ꯍꯂꯣ ꯍꯣꯏ ꯍꯣꯏ ꯂꯥꯛꯑꯣ ꯂꯥꯛꯑꯣ ꯀꯅꯥ ꯀꯅꯥ ꯂꯥꯛꯀꯗꯧꯕꯅꯣ ꯃꯤ ꯀꯌꯥꯅꯣ

ꯍꯣꯏ ꯍꯣꯏ ꯌꯥꯏꯌꯦꯗ ꯑꯗꯨ ꯅꯣꯏꯗꯤ ꯅꯣꯏꯒꯤ ꯄ꯭ꯔꯥꯏꯚꯦꯠ ꯒꯥꯔꯤꯗ ꯂꯥꯛꯀꯗꯧꯕ꯭ꯔꯥ ꯅꯠꯇ꯭ꯔꯒ ꯁꯤꯒꯤ ꯂꯥꯏꯟ ꯕꯁꯇ ꯂꯥꯛꯀꯗꯧꯕꯔꯣ

ꯎꯝ ꯍꯨꯝ ꯂꯥꯛꯑꯣ ꯂꯥꯛꯑꯣ ꯑꯗꯨꯅꯦ ꯉꯁꯥꯏ ꯑꯩꯅ ꯍꯥꯏꯔꯦꯗꯅ ꯀꯣꯏꯃꯤꯟꯅꯁꯦ ꯑꯩ ꯄꯨꯕꯤꯒꯦ ꯍꯥꯏꯅ ꯍꯥꯏꯔꯤꯗꯨꯗꯤ ꯎꯈ꯭ꯔꯨꯜꯗꯤ ꯏꯁꯤꯡꯕꯨꯗꯤ ꯈꯔ ꯇꯥꯡꯉꯤ